ꯍꯜꯂꯣ ꯑꯥ ꯀꯅꯥ ꯀꯔꯤ ꯍꯥꯏꯕꯤꯒꯗꯕ ꯑꯣ ꯌꯥꯅꯤ ꯌꯥꯅꯤꯌꯦ ꯕꯥꯏꯛꯁꯤ ꯀꯔꯝꯕ ꯕꯨꯂꯦꯠ ꯀꯨꯝꯕ ꯑꯣꯏꯒꯗ꯭ꯔꯥ ꯄꯜꯁꯔ ꯒꯨꯝꯕ ꯑꯣꯏꯒꯗ꯭ꯔꯥ ꯑꯄꯥꯝꯕꯗꯣ ꯍꯥꯏꯕꯤꯌꯨ ꯌꯥꯅꯤꯌꯦ ꯉꯁꯤꯗꯤ ꯈꯤꯇꯪ ꯐꯔꯛ ꯇꯥꯔꯅꯤꯌꯦ ꯁꯟꯗꯦ ꯑꯣꯏꯕꯅꯤꯅ ꯗꯨꯀꯥꯟꯁꯨ ꯂꯣꯜꯂꯦ ꯑꯗꯣ ꯍꯌꯦꯡ ꯑꯣꯏꯅ ꯂꯥꯛꯄꯤꯔꯣ ꯑꯗꯨꯒ ꯑꯗꯨꯝ ꯌꯥꯅꯤꯌꯦ ꯄꯨꯡ ꯗꯨꯀꯥꯟꯁꯦ ꯄꯨꯡ ꯇꯔꯥꯗꯒꯤꯅ ꯅꯨꯡꯗꯥꯡ ꯋꯥꯏꯔꯝꯒꯤ ꯄꯨꯡ ꯇꯔꯨꯛ ꯐꯥꯎꯕ ꯍꯥꯡꯉꯦ ꯁꯤꯒꯤ ꯃꯅꯨꯡꯗ ꯑꯗꯨꯝ ꯂꯥꯛꯑꯒ ꯑꯄꯥꯝꯕꯗꯣ ꯂꯧꯕꯤꯕ ꯌꯥꯅꯤꯌꯦ ꯍꯣꯏ ꯍꯣꯏ ꯍꯣꯏ ꯁꯣꯏꯗꯅꯃꯛꯀꯤ ꯂꯥꯛꯄꯤꯌꯨ